ꯌꯣꯒꯥ ꯑꯁꯤ ꯑꯦꯛꯁꯔꯁꯥꯏꯖ ꯇꯧꯕꯒꯤ ꯃꯑꯣꯡ ꯑꯃꯇ ꯑꯣꯏꯗꯦ ꯍꯥꯏꯗꯤ ꯃꯣꯏꯒꯤ ꯃꯑꯣꯡ ꯃꯈꯜ ꯃꯈꯜ ꯂꯩ ꯃꯈꯜ ꯃꯈꯜꯁꯤꯡꯗꯨꯗꯤ ꯑꯩꯒꯤ ꯈꯣꯡꯒꯤ ꯑꯦꯛꯁꯔꯁꯥꯏꯖ ꯈ꯭ꯋꯥꯡꯒꯤ ꯃꯤꯠꯀꯤ ꯑꯩꯒꯤ ꯈꯨꯠꯀꯤ ꯑꯩ ꯑꯩꯒꯤ ꯇꯧꯅꯤꯡꯉꯤꯕ ꯑꯦꯛꯁꯔꯁꯥꯏꯖꯇꯣ ꯄꯪꯇꯧ ꯇꯧꯕ ꯌꯥꯗꯦ ꯈꯣꯡꯒꯤꯁꯨ ꯈꯣꯡꯒꯤ ꯃꯑꯣꯡ ꯂꯩꯖꯩ ꯈꯨꯠꯀꯤꯁꯨ ꯈꯨꯠꯀꯤ ꯃꯑꯣꯡ ꯂꯩꯖꯩ ꯈ꯭ꯋꯥꯡ ꯅꯥꯕꯩꯁꯨ ꯈ꯭ꯋꯥꯡ ꯅꯥꯕꯒꯤ ꯃꯑꯣꯡ ꯂꯩꯖꯩ ꯑꯩꯒꯤ ꯑꯩꯒꯤ ꯅꯨꯡꯉꯥꯏꯇꯔꯤꯕ ꯖꯒꯥꯗꯨꯒꯤ ꯑꯦꯛꯁꯔꯁꯥꯏꯖ ꯃꯑꯣꯡ ꯃꯈꯜ ꯃꯈꯜ ꯂꯩ ꯑꯗꯨꯅ ꯌꯣꯒꯥꯁꯦ ꯑꯦꯛꯁꯔꯁꯥꯏꯖ ꯇꯧꯅꯤꯡꯕ ꯃꯑꯣꯡꯗ ꯇꯧꯕꯁꯨ ꯌꯥꯗꯦ